ꯍꯜꯂꯣ ꯍꯥꯎ ꯑꯩ ꯑꯗꯨꯝ ꯂꯩꯔꯤꯌꯦ ꯁ꯭ꯀꯨꯜꯗꯣ ꯑꯗꯨꯝ ꯀꯩꯅꯣ ꯇꯧꯔꯦ ꯑꯩꯁꯦ ꯁꯣꯝ ꯅꯕꯣꯗꯤꯌꯥ ꯆꯠꯁꯤꯔꯥꯁꯨ ꯑꯗꯨꯝ ꯈꯜꯂꯤꯕꯀꯣ

ꯑꯣ ꯑꯗꯣ ꯀꯥꯏꯗꯒꯤ ꯐꯣꯝ ꯂꯧꯁꯦꯒꯦ ꯀꯔꯝꯕꯗꯒꯤ ꯂꯩꯁꯦ ꯍꯥꯏꯅꯣ ꯑꯩ ꯋꯥꯈꯟꯗꯗꯤ ꯀꯛꯆꯤꯡꯅ ꯐꯔꯣꯏꯗ꯭ꯔꯣ ꯀꯛꯆꯤꯡ ꯅꯕꯣꯗꯤꯌꯥꯅ ꯅꯠꯇ꯭ꯔ ꯆꯥꯟꯗꯦꯜ ꯂꯧꯁꯤꯔꯣ ꯀꯛꯆꯤꯡ ꯂꯩꯔꯦ ꯑꯩ ꯍꯥꯏꯔꯛꯀꯦꯕꯀꯣ ꯅꯔꯣꯗꯤꯌꯥꯗꯣ ꯀꯛꯆꯤꯡ ꯑꯃ ꯂꯩꯔꯦ ꯆꯥꯟꯗꯦꯜ ꯂꯩꯔꯦ ꯈꯨꯝꯕꯣꯡ ꯂꯩꯔꯦꯗꯅ ꯑꯗꯣ ꯆꯠꯊꯣꯛ ꯆꯠꯁꯤꯟꯗꯤ ꯀꯛꯆꯤꯡꯅ ꯅꯨꯡꯉꯥꯏꯔꯣꯏꯗ꯭ꯔꯣ

ꯎꯝ

ꯎꯝ ꯑꯗꯣ ꯑꯗꯣ ꯀꯛꯆꯤꯡꯗꯣ ꯅꯨꯡꯗꯤ ꯅꯨꯡꯉꯥꯏ ꯍꯥꯏꯌꯦ ꯑꯗꯨ ꯂꯝꯕꯤꯕꯨꯗꯤ ꯑꯗꯨꯅ ꯍꯦꯟꯅ ꯅꯨꯡꯉꯥꯏꯇꯦꯗꯅ ꯑꯃꯨꯛꯀ ꯆꯥꯟꯗꯦꯜꯒꯤꯁꯤꯅ ꯂꯝꯕꯤ ꯊꯣꯡꯕꯨꯗꯤ ꯅꯨꯡꯉꯥꯏꯌꯦꯗꯅꯀꯣ ꯀꯣꯏꯂꯥꯁ ꯀꯩꯀꯩ ꯂꯣꯏ ꯁꯦꯝꯃꯕꯅꯤꯅ ꯑꯗꯨꯒ ꯃꯣꯏꯒꯤ ꯄꯥꯔꯐꯣꯃꯦꯟꯁ ꯀꯨꯝꯕ ꯌꯦꯡꯉꯦ ꯍꯥꯏꯕꯅꯦꯕ ꯑꯗꯨꯒꯨꯝꯕꯗꯗꯤ ꯑꯁꯣꯝꯁꯤꯅ ꯑꯃꯨꯛꯀ ꯏꯪꯂꯤꯁ ꯀꯩꯀꯥꯒꯨꯝꯕꯗꯗꯤ ꯑꯁꯣꯝꯗ ꯆꯥꯟꯗꯦꯜꯅ ꯐꯩ ꯍꯥꯏꯌꯦꯕꯀꯣ ꯆꯪꯕ ꯀꯥꯡꯕꯨ ꯈꯣꯏꯅꯗꯤ ꯑꯗꯨ ꯑꯗꯨ ꯅꯪ ꯀꯔꯤ ꯈꯜꯂꯤꯅꯣꯕ ꯑꯁꯣꯝꯅ ꯑꯩꯈꯣꯏꯒꯤ ꯑꯗꯨꯝ ꯏꯁꯥꯒꯤ ꯗꯤꯁꯇ꯭ꯔꯤꯛ ꯑꯣꯏꯖꯔꯦ ꯁꯣꯝꯅ ꯑꯇꯣꯞꯄ ꯗꯤꯁꯇ꯭ꯔꯤꯛꯄꯨꯗꯤ ꯑꯣꯏꯗꯣꯏꯅꯤꯗꯅ ꯑꯗꯨꯅ ꯅꯪꯗꯤ ꯀꯔꯤ ꯈꯜꯂꯤꯅꯣꯕ ꯑꯗꯨꯗꯅꯦ ꯑꯅꯤꯁꯤꯒꯤ ꯃꯅꯨꯡꯗ ꯑꯃ ꯈꯜꯂꯁꯦ ꯎꯝ

ꯎꯝ ꯍꯣꯏ ꯎꯝ

ꯑꯗꯣ ꯑꯗꯨꯗꯤ ꯂꯩꯗꯤ ꯂꯩꯕꯅꯤꯍꯦꯅꯦ ꯆꯨꯝꯃꯤꯅꯦ ꯑꯗꯨꯒꯤꯗꯣ ꯑꯗꯨꯗꯤ ꯑꯩꯈꯣꯏꯗꯤ ꯀꯛꯆꯤꯡ ꯑꯗꯨꯝ ꯇꯥꯇꯥꯕꯅꯦ ꯀꯛꯆꯤꯡꯗ ꯑꯣꯏꯅ ꯇ꯭ꯔꯥꯏ ꯇꯧꯔꯁꯦ ꯍꯣꯠꯅꯔꯁꯦ ꯍꯣꯏ ꯍꯣꯏ ꯎꯝ ꯑꯗꯣ ꯄꯥꯎ ꯂꯧꯕꯗꯣ ꯁꯨꯃꯥꯏꯅ ꯇꯧꯁꯦ ꯃꯣꯏ ꯑꯣꯐꯤꯁ ꯆꯠꯂꯁꯦꯕꯀꯣ ꯃꯣꯏ ꯁ꯭ꯀꯨꯜꯗꯨꯗ ꯆꯠꯂꯁꯦ ꯑꯗꯨꯒ ꯀ꯭ꯂꯥꯛ ꯀꯨꯝꯕꯗꯤ ꯂꯩꯔꯝꯒꯅꯤꯅ ꯃꯣꯏ ꯁ꯭ꯀꯨꯜꯒꯤ ꯀ꯭ꯂꯥꯛ ꯀꯨꯝꯕ ꯑꯗꯨꯗ ꯏꯕꯥꯅꯤ ꯍꯪꯗꯣꯎꯔꯁꯤꯔꯣ ꯃꯤ ꯑꯇꯣꯞꯄꯗ ꯀꯣꯏꯍꯪ ꯍꯪꯗꯣꯏ ꯁꯔꯨꯛꯄꯨꯗꯤ ꯑꯗꯨ ꯊꯣꯛ ꯊꯣꯛ ꯆꯠꯂꯒ ꯍꯪꯉꯨꯔꯁꯤꯔꯣ ꯑꯗꯨ ꯅꯪ ꯍꯥꯏꯔꯛꯑꯣ ꯍꯌꯦꯡ ꯆꯠꯂꯁꯨ ꯌꯥꯏ ꯍꯪꯆꯤꯠ ꯆꯠꯂꯁꯨ ꯌꯥꯏ ꯑꯩ ꯍꯌꯦꯡꯂ ꯍꯪꯆꯤꯠꯇꯤ ꯐ꯭ꯔꯤ ꯑꯣꯏꯌꯦꯕ ꯊꯕꯛ ꯑꯇꯩ ꯂꯩꯇꯦꯕꯀꯣ ꯑꯗꯨꯗ ꯑꯗꯨ ꯑꯅꯤ ꯃꯔꯛꯇꯨꯗ ꯆꯠꯂꯨꯔꯁꯤꯔꯣ ꯎꯝ ꯎꯝ ꯑꯥ ꯍꯣꯏ ꯍꯣꯏ ꯑꯗꯨꯗꯤ ꯍꯌꯦꯡ ꯍꯌꯦꯡꯗꯨ ꯆꯠꯂꯁꯦ ꯑꯪ ꯍꯣꯏ ꯍꯣꯏ ꯍꯣꯏ ꯍꯣꯏ ꯍꯣꯏ